ꯑꯥ ꯑꯥ ꯍꯜꯂꯣ ꯑꯣ ꯌꯥꯏ ꯌꯥꯏ ꯍꯣꯏ ꯍꯣꯏ ꯍꯣꯏ ꯎꯝ ꯍꯥꯏꯕꯤꯌꯨ ꯌꯥꯏ ꯌꯥꯏ ꯌꯥꯏ ꯑꯩꯈꯣꯏ ꯑꯁꯤꯗ ꯏꯃꯥꯟꯅꯕ ꯑꯃꯁꯨ ꯍꯧꯔꯛꯑꯒꯦ ꯅꯪ ꯄꯨꯡ ꯀꯌꯥꯗ ꯊꯣꯛꯂꯛꯀꯦ ꯍꯥꯏꯅꯣ ꯑꯣ ꯑꯗꯨ ꯅꯪ ꯆꯥꯛ ꯄꯨꯡ ꯇꯔꯨꯛ ꯑꯣꯏꯔꯗꯤ ꯆꯥꯛ ꯆꯥꯕ ꯅꯪꯉꯔꯣꯏꯅꯦ ꯑꯩꯈꯣꯏꯗ ꯔꯤꯐ꯭ꯔꯦꯁꯃꯦꯟ ꯁꯦꯝꯂꯝꯃꯒꯦ ꯑꯗꯨꯝ ꯊꯣꯛꯂꯛꯑꯣ ꯑꯗꯨꯒ ꯑꯩ ꯑꯁꯤꯗ ꯏꯃꯥꯟꯅꯕ ꯑꯃ ꯍꯧꯔꯝꯒꯦ ꯑꯗꯨ ꯅꯪ ꯄꯨꯡ ꯇꯔꯨꯛꯇꯨ ꯅꯪꯅꯉꯥꯏ ꯂꯥꯛꯑꯣ ꯑꯩꯈꯣꯏ ꯕ꯭ꯔꯦꯛꯐꯥꯁ ꯑꯩꯈꯣꯏ ꯌꯨꯝꯗ ꯅꯠꯇ꯭ꯔꯒ ꯑꯩꯈꯣꯏ ꯑꯁꯣꯝꯗ ꯕꯖꯥꯔꯗ ꯕ꯭ꯔꯦꯛꯐꯥꯁ ꯂꯧꯔꯒ ꯏꯁꯇꯦꯗꯤꯌꯝꯗꯨꯗ ꯆꯠꯅꯉꯥꯏ ꯇꯧꯔꯁꯦ ꯑꯗꯨ ꯍꯣꯏ ꯍꯌꯦꯡ ꯅꯪꯗꯤ ꯃꯤ ꯀꯌꯥ ꯂꯥꯛꯀꯗꯧꯕ ꯑꯣ ꯒꯥꯔꯤꯒꯤ ꯅꯪꯅ ꯄꯨꯔꯛꯑꯅꯤꯀꯣ ꯑꯥ ꯑꯥ ꯑꯗꯨ ꯅꯪ ꯑꯦ ꯅꯪ ꯃꯤ ꯑꯅꯤꯅꯦ ꯍꯥꯏꯕ ꯅꯪ ꯅꯇꯣꯝꯇ ꯂꯥꯛꯀꯗꯧꯕꯀꯣ ꯑꯣ ꯃꯣꯏ ꯃꯦꯠꯁꯇꯤ ꯄꯨꯡ ꯀꯌꯥꯗ ꯍꯧꯒꯦ ꯍꯥꯏꯕꯅꯣ ꯑꯣ ꯑꯩꯈꯣꯏ ꯏꯁꯇꯦꯗꯤꯌꯝꯗꯨꯗ ꯅꯠꯇ꯭ꯔꯥ ꯑꯣ ꯐꯔꯦ ꯐꯔꯦ ꯑꯗꯨꯗꯤ ꯑꯗꯨ ꯍꯌꯦꯡ ꯃꯦꯠꯁꯇꯨ ꯅꯪꯅꯕ ꯑꯗꯨꯝ ꯅꯪꯒꯤ ꯒꯥꯔꯤꯗꯨ ꯊꯧꯗꯣꯔꯛꯑꯣ ꯑꯩ ꯌꯨꯝꯗ ꯑꯗꯨꯝ ꯂꯩꯔꯝꯒꯦ ꯑꯗꯨ ꯇꯤꯀꯦꯠ ꯇꯤꯀꯦꯠꯇꯤ ꯐ꯭ꯔꯤ ꯑꯣꯏ ꯍꯥꯏꯕ꯭ꯔꯥ ꯅꯠꯇ꯭ꯔꯒ ꯑꯣ ꯑꯣ ꯑꯣ ꯑꯗꯨꯗꯤ ꯃꯤ ꯆꯤꯟꯒꯅꯤ ꯈꯔ ꯉꯟꯇꯥ ꯊꯣꯛꯂꯛꯑꯣ ꯏꯇꯥꯎ ꯑꯣ ꯅꯪ ꯉꯟꯇꯥ ꯊꯣꯛꯅꯕ ꯇꯧꯔꯛꯑꯣ ꯍꯣꯏ ꯍꯣꯏ ꯐꯔꯦ ꯐꯔꯦ ꯑꯗꯨꯗꯤ ꯍꯣꯏ ꯍꯌꯦꯡ ꯊꯦꯡꯅꯔꯁꯤ